ꯑꯩꯅ ꯂꯥꯏꯔꯤꯛ ꯄꯥꯔꯨꯔꯒ ꯋꯥꯔꯛꯄ ꯃꯇꯝꯗ ꯑꯩꯅ

ꯎꯄꯥꯝꯕꯤ ꯃꯈꯩꯗ ꯎꯆꯦꯛꯅ ꯇꯣꯡꯕ ꯑꯗꯨꯒ ꯃꯈꯣꯟ ꯁꯥꯕ ꯑꯗꯒꯤ ꯂꯩ ꯄꯥꯝꯕꯤ ꯃꯌꯥꯝꯁꯤꯅ ꯂꯩ ꯁꯥꯠꯀꯥꯏꯔꯛꯄ ꯀꯥꯟꯗ ꯈꯣꯏꯅ ꯈꯣꯏ ꯇꯣꯡꯂꯕ ꯑꯁꯤ ꯎꯕꯗ ꯑꯩꯅ ꯌꯥꯝꯅ ꯍꯔꯥꯎꯖꯩ ꯌꯥꯝ ꯅꯨꯡꯉꯥꯏꯕꯁꯨ ꯄꯣꯛꯑꯦ ꯌꯦꯡꯕꯗꯁꯨ ꯐꯖꯩ ꯌꯥꯝꯅ ꯄꯨꯛꯅꯤꯡ ꯍꯧꯅ ꯐꯖꯩ ꯌꯦꯡꯕꯗ